ꯑꯩꯅ ꯂꯥꯏꯔꯤꯛ ꯂꯩꯕ ꯃꯇꯝꯗ ꯕꯖꯥꯔꯗꯒꯤ ꯂꯩꯖꯩ ꯍꯥꯏꯕꯗꯤ ꯄꯧꯅꯥ ꯕꯖꯥꯔꯗꯒꯤ ꯂꯩꯖꯩ ꯄꯧꯅꯥ ꯕꯖꯥꯔꯗꯗꯤ ꯂꯥꯏꯔꯤꯛ ꯌꯣꯟꯕ ꯗꯨꯀꯥꯟꯁꯨ ꯃꯔꯥꯡ ꯀꯥꯏꯅ ꯂꯩ ꯂꯥꯏꯔꯤꯛꯁꯨ ꯑꯗꯨꯝ ꯃꯔꯥꯡ ꯀꯥꯏꯅ ꯐꯪꯉꯤ ꯑꯗꯨꯅ ꯄꯧꯅꯥ ꯕꯖꯥꯔꯗꯒꯤ ꯑꯣꯏꯅ ꯑꯗꯨꯝ ꯂꯩꯖꯩ ꯑꯗꯨꯒ ꯑꯩꯈꯣꯏꯒꯤ ꯃꯅꯥꯛꯇꯁꯨ ꯍꯥꯏꯕꯗꯤ ꯑꯩꯈꯣꯏꯒꯤ ꯃꯅꯥꯛ ꯍꯥꯏꯕꯗꯤ ꯑꯩꯈꯣꯏꯒꯤ ꯕꯖꯥꯔꯗꯁꯨ ꯁꯦꯀꯦꯟ ꯍꯦꯟ ꯂꯥꯏꯔꯤꯛ ꯌꯣꯟꯕ ꯗꯨꯀꯥꯟꯁꯨ ꯂꯩ ꯑꯗꯨꯅ ꯑꯩꯅ ꯄꯥꯝꯖꯕꯗꯤ ꯁꯦꯀꯦꯟ ꯍꯦꯟꯒꯤ ꯂꯥꯏꯔꯤꯛ ꯑꯁꯤꯅ ꯍꯦꯟꯅ ꯄꯥꯝꯖꯩ ꯃꯔꯝꯗꯤ ꯁꯦꯀꯦꯟ ꯍꯦꯟꯒꯤ ꯂꯥꯏꯔꯤꯛ ꯑꯁꯤꯗꯤ ꯄꯩꯁꯥꯁꯨ ꯍꯣꯡꯉꯤ ꯑꯗꯨꯒ ꯍꯥꯏꯕꯗꯤ ꯍꯥꯟꯅ ꯄꯥꯏꯔꯝꯕ ꯃꯤꯗꯨꯅ ꯈꯣꯠꯂꯝꯕ ꯂꯥꯏꯔꯤꯛꯇꯨꯗ ꯃꯔꯨ ꯑꯣꯏꯕ ꯃꯌꯥꯝ ꯑꯃꯁꯨ ꯌꯥꯎꯔꯝꯃꯤ ꯃꯔꯝ ꯑꯁꯤꯅ ꯑꯩꯗꯤ ꯁꯦꯀꯦꯟ ꯍꯦꯟꯒꯤ ꯂꯥꯏꯔꯤꯛ ꯑꯁꯤꯅ ꯍꯦꯟꯅ ꯄꯥꯝꯖꯩ